ꯍꯣꯏ ꯑꯩꯈꯣꯏ ꯑꯦꯂꯦꯛꯇ꯭ꯔꯤꯛꯁꯤꯇꯤ ꯌꯥꯝ ꯁꯤꯖꯤꯟꯅꯩ ꯃꯩꯗꯨ ꯑꯗꯨ ꯍꯧꯖꯤꯛ ꯑꯩꯈꯣꯏ ꯃꯣꯕꯥꯏꯜꯁꯨ ꯔꯤꯆꯥꯔꯖ ꯑꯗꯨꯗꯒꯤ ꯕꯦꯇ꯭ꯔꯤ ꯆꯥꯔꯖ ꯇꯧꯋꯤ ꯑꯗꯨꯒ ꯏꯁꯤꯡ ꯃꯈꯥꯗꯒꯤ ꯑꯥ ꯃꯊꯛꯇ ꯇꯨꯂꯨꯅ ꯆꯤꯡꯊꯣꯛꯏ ꯑꯦꯂꯦꯛꯇ꯭ꯔꯤꯛꯅ ꯑꯗꯨꯒ ꯍꯧꯖꯤꯛ ꯀꯅꯥ ꯀꯅꯥꯒꯨꯝꯕꯗꯤ ꯔꯥꯏꯁ ꯀꯨꯀꯔ ꯑꯦꯂꯦꯛꯇ꯭ꯔꯤꯛꯇꯒꯤ ꯆꯥꯛ ꯊꯣꯡꯉꯦ ꯏꯟꯗꯛꯁꯟ ꯁꯤꯖꯤꯟꯅꯩ ꯑꯗꯨꯁꯨ ꯑꯦꯂꯦꯛꯇ꯭ꯔꯤꯛꯁꯤꯇꯤ ꯅ ꯁꯤꯖꯤꯟꯅꯕꯅꯤ ꯑꯗꯨꯒ ꯑꯗꯨꯃꯥꯏꯅ ꯁꯤꯖꯤꯟꯅꯕ ꯌꯥꯝ ꯂꯩꯌꯦ ꯑꯗꯨꯕꯨ ꯑꯩꯈꯣꯏ ꯑꯦꯂꯦꯛꯇ꯭ꯔꯤꯛꯁꯤꯇꯤ ꯄꯋꯥꯔ ꯂꯩꯇꯕ ꯃꯇꯝꯗ ꯀꯅꯥꯒꯨꯝꯕ ꯍꯧꯖꯤꯛ ꯑꯦꯂꯦꯛꯇ꯭ꯔꯤꯛꯁꯤꯇꯤ ꯂꯩꯇ꯭ꯔꯗꯤ ꯑꯗꯨꯝ ꯀ ꯅꯥ ꯀꯅꯥꯒꯨꯝꯕ ꯃꯩ ꯁꯤꯖꯤꯟꯅꯕ ꯃꯤꯁꯤꯡꯁꯦ

ꯌꯥꯝꯅ ꯑꯋꯥꯕ ꯊꯦꯡꯅꯩꯌꯦ ꯑꯗꯨꯕꯨ ꯃꯈꯣꯏꯁꯨ ꯍꯧꯖꯤꯛ ꯋꯥꯁꯤꯡ ꯃꯦꯆꯤꯟ ꯁꯤꯖꯤꯟꯅꯕꯁꯨ ꯑꯗꯨ ꯑꯗꯨꯁꯨ ꯋꯥꯁꯤꯡ ꯃꯦꯆꯤꯟꯁꯨ ꯑꯦꯂꯦꯛꯇ꯭ꯔꯤꯛꯅ ꯁꯤꯖꯤꯟꯅꯕꯅꯦ ꯑꯗꯨ ꯑꯗꯨ ꯌꯨꯝ ꯑꯩꯈꯣꯏ ꯅꯨꯄꯤꯁꯤꯡꯅ ꯌꯨꯝ ꯁꯦꯡꯗꯣꯛꯄꯁꯤ ꯐꯤ ꯑꯃꯣꯠꯄ ꯐꯤꯔꯣꯜ ꯑꯃꯣꯠꯄ ꯁꯨꯏ ꯑꯗꯨ ꯋꯥꯁꯤꯡ ꯃꯦꯆꯤꯟꯗꯒꯤ ꯁꯨꯏ ꯑꯗꯨ ꯃꯩ ꯂꯥꯛꯇ꯭ꯔꯗꯤ ꯋꯥꯁꯤꯡ ꯃꯦꯆꯤꯟꯗꯣ ꯁꯤꯖꯤꯟꯅꯕ ꯌꯥꯗ꯭ꯔꯦ ꯑꯗꯨꯒ ꯐꯤꯔꯣꯜ ꯃꯣꯠꯄꯁꯤꯡꯁꯦ ꯁꯨꯕꯁꯨ ꯈꯨꯠꯅ ꯁꯨꯕꯁꯨ ꯌꯥꯝ ꯋꯥꯏꯌꯦ ꯃꯇꯝꯁꯨ ꯆꯪꯉꯦ ꯑꯗꯨꯒ

ꯆꯥꯛ ꯊꯣꯡꯕꯁꯨ ꯃꯩ ꯂꯥꯛꯇ꯭ꯔꯗꯤ

ꯏꯁꯤꯡ ꯁꯤꯡꯅ ꯃꯩ ꯁꯦꯝꯔꯒ ꯑꯗꯨꯝ ꯊꯣꯡꯉꯦ ꯌꯥꯝ ꯃꯣꯠꯄ ꯐꯪꯉꯦ ꯌꯥꯝ ꯁꯦꯡꯅ ꯂꯩꯕ ꯉꯝꯗꯦ ꯑꯗꯨꯒ ꯅꯨꯡꯁꯥ ꯁꯥꯕ ꯃꯇꯝꯗꯁꯨ ꯐꯦꯟ ꯁꯤꯖꯤꯟꯅꯕ ꯃꯤꯁꯤꯡꯁꯦ ꯐꯦꯟ ꯌꯥꯎꯗ꯭ꯔꯗꯤ ꯐꯦꯟꯁꯨ ꯑꯦꯂꯦꯛꯇ꯭ꯔꯤꯁꯤꯇꯤꯅ ꯑꯦꯂꯦꯛꯇ꯭ꯔꯤꯛꯅ ꯁꯤꯖꯤꯟꯅꯕꯅꯦ ꯑꯗꯨ ꯅꯨꯡꯁꯥ ꯁꯥꯕ ꯃꯇꯝꯗ ꯐꯦꯟ ꯃꯩ ꯂꯥꯛꯇ꯭ꯔꯗꯤ ꯐꯦꯟ ꯁꯤꯖꯤꯟꯅꯕ ꯌꯥꯗꯕꯅꯤꯅ ꯑꯗꯨ ꯌꯥꯝ ꯁꯥꯔꯒ ꯌꯥꯝ ꯋꯥꯕ ꯐꯪꯉꯦ ꯑꯗꯨꯕꯨ ꯑꯩꯈꯣꯏꯅ ꯑꯦꯂꯦꯛꯇ꯭ꯔꯤꯛ ꯂꯩꯇꯕ ꯃꯇꯝꯗ ꯑꯇꯣꯞꯄ ꯃꯩ ꯄꯨꯔꯛꯄꯁꯤꯡꯁꯦ ꯖꯦꯅꯔꯦꯇꯔ ꯂꯩꯕ ꯃꯤꯁꯤꯡꯅ ꯖꯦꯅꯔꯦꯇꯔ ꯁꯤꯖꯤꯟꯅꯩ ꯑꯗꯨꯒ ꯏꯟꯕꯔꯇꯔ ꯂꯩꯕ ꯃꯤꯁꯤꯡꯅ ꯏꯟꯕꯔꯇꯔ ꯁꯤꯖꯤꯟꯅꯩ ꯑꯗꯨ ꯑꯩꯈꯣꯏ ꯏꯟꯕꯔꯇꯔ ꯑꯗꯨꯒ ꯖꯦꯅꯔꯦꯇꯔ ꯑꯗꯨꯒꯨꯝꯕ ꯂꯩꯇꯕ ꯃꯤꯁꯤꯡꯗꯤ ꯌꯥꯝ ꯑꯋꯥꯕ ꯐꯪꯉꯦ